ꯒꯨꯍꯥꯗꯒꯤ ꯑꯩꯈꯣꯏꯅ ꯏꯁꯤꯡ ꯁꯣꯛꯄ ꯃꯇꯝꯗ ꯇꯣꯉꯥꯟꯅ ꯕꯛꯀꯦꯠꯀꯨꯝꯕ ꯕꯥꯔꯇꯤꯡꯒꯨꯝꯕ ꯑꯁꯤꯒꯨꯝꯕ ꯁꯤꯖꯤꯟꯅꯔꯒ ꯏꯁꯤꯡ ꯁꯣꯛꯀꯅꯤ ꯑꯗꯨꯒ ꯑꯩꯈꯣꯏꯅ ꯏꯁꯤꯡ ꯒꯨꯍꯥꯗꯒꯤ ꯃꯇꯧ ꯀꯔꯝꯅ ꯆꯤꯡꯈꯠꯀꯅꯤ ꯍꯥꯏꯔꯒꯗꯤ ꯅꯨꯡꯁꯤꯠꯀꯤ ꯃꯇꯦꯡꯗꯒꯤ ꯆꯤꯡꯈꯠꯂꯁꯨ ꯌꯥꯅꯤ ꯃꯣꯇꯣꯔꯒꯨꯝꯕ ꯄꯥꯜꯂꯒ ꯑꯗꯨꯒ ꯖꯦꯅꯔꯦꯇꯔꯒꯨꯝꯕ ꯁꯨꯒꯨꯝꯕꯁꯤ ꯄꯥꯜꯂꯒ ꯆꯤꯡꯈꯠꯄ ꯌꯥꯒꯅꯤ ꯑꯗꯒꯤ ꯒꯥꯔꯤꯗꯒꯤꯁꯨ ꯌꯥꯏ ꯁꯨꯒꯨꯝꯕ ꯃꯌꯥꯝ ꯑꯃ ꯇꯧꯔꯒ ꯑꯩꯈꯣꯏꯅ ꯆꯤꯡꯈꯠꯄ ꯌꯥꯏ